ꯑꯉꯥꯡ ꯍꯥꯏꯕꯁꯦ ꯈꯪꯅ ꯄꯣꯛꯄ ꯑꯃꯐꯧ ꯌꯥꯎꯗꯝꯅꯦ ꯑꯗꯨꯅ ꯇꯥꯛꯄꯤ ꯇꯝꯕꯤꯔꯒ ꯍꯩꯒꯗꯧꯕ ꯑꯗꯨ ꯃꯇꯝꯗꯗ ꯍꯩꯒꯗꯧꯕ ꯉꯥꯛꯇꯅꯤ ꯑꯗꯨꯅ ꯑꯩꯈꯣꯏꯅ ꯇꯝꯕꯤꯕ ꯇꯥꯛꯄꯤꯕ ꯍꯥꯏꯕꯁꯦ ꯑꯉꯥꯡꯁꯤꯡꯒꯤꯗꯃꯛꯇꯗꯤ ꯌꯥꯝ ꯀꯥꯅꯕ ꯌꯥꯝ ꯐꯕ ꯑꯩꯈꯣꯏꯅ ꯇꯥꯛꯄꯤꯗ꯭ꯔꯒꯗꯤ ꯃꯈꯣꯏ ꯍꯩꯕ ꯀꯧꯕ ꯑꯁꯤꯅ ꯁꯤ ꯍꯥꯏꯅꯤ ꯑꯁꯤꯅ ꯁꯤꯅꯤ ꯍꯥꯏꯕꯁꯦ ꯃꯣꯏ ꯈꯪꯂꯣꯏꯗꯝꯅꯦ ꯑꯩꯈꯣꯏꯁꯨ ꯑꯉꯥꯡ ꯑꯣꯏꯔꯤꯉꯩꯗꯒꯤ ꯇꯝꯂꯒ ꯁꯤꯅ ꯑꯦꯅꯤ ꯁꯤꯅ ꯕꯤꯅꯤ ꯍꯥꯏꯕꯁꯦ ꯑꯩꯈꯣꯏ ꯈꯪꯕꯅꯤ ꯑꯗꯨꯅ ꯑꯉꯥꯡ ꯄꯤꯛꯂꯤꯕ ꯑꯉꯥꯡꯗ ꯑꯩꯈꯣꯏꯅ ꯃꯈꯣꯏꯒꯤ ꯗꯔꯀꯥꯔ ꯑꯣꯏꯕ ꯑꯦ ꯇꯝꯕꯤꯗ꯭ꯔꯒꯅ ꯇꯝꯕꯤꯗ꯭ꯔꯒ ꯖꯦꯠ ꯍꯥꯏꯅ ꯇꯥꯛꯄ ꯌꯥꯗꯦ ꯑꯦ ꯇꯨ ꯖꯦꯠ ꯃꯅꯨꯡꯁꯤꯗ ꯂꯩꯔꯤꯕꯁꯦ ꯂꯣꯏ ꯇꯥꯛꯄꯤꯒꯗꯧꯕꯅꯤ ꯑꯦꯗꯣ ꯀꯥꯜꯂꯒ ꯕꯤ ꯇꯥꯛꯄ ꯌꯥꯗꯦ ꯑꯦꯗꯒꯤ ꯕꯤ ꯕꯤꯗꯒꯤ ꯁꯤ ꯁꯨꯃꯥꯏꯅ ꯃꯊꯪ ꯃꯊꯪ ꯑꯩꯈꯣꯏꯅ ꯇꯥꯛꯄꯤꯕ ꯃꯇꯝꯗ ꯑꯉꯥꯡꯁꯤꯡꯁꯦ ꯍꯩꯒꯗꯧꯕꯅꯤ